ꯑꯣ ꯃꯥꯅꯦ ꯃꯥꯅꯦ

ꯑꯣ ꯌꯦꯡꯕꯤꯌꯨ ꯌꯦꯡꯕꯤꯌꯨ ꯂꯣꯏꯃꯛ ꯍꯧꯖꯤꯛ ꯅꯣꯏ ꯀꯩꯅꯣ ꯍꯧꯖꯤꯛꯀꯥꯟꯒꯤ ꯂꯤꯛꯂꯤꯒꯤ ꯐꯤꯜꯇꯔꯒꯨꯝꯕ ꯀꯣ ꯅꯣꯏꯅ ꯀꯩꯅꯣ ꯗꯕꯜꯒꯤ ꯄꯥꯝꯕꯔꯥ ꯁꯤꯡꯒꯜꯒꯤ ꯄꯥꯝꯕꯔꯥ ꯑꯗꯨꯝꯂꯩ ꯑꯗꯒꯤ ꯀꯨꯀꯔ ꯂꯩ ꯑꯗꯒꯤ ꯈꯪꯗꯦ ꯅꯣꯏꯒꯤ ꯂꯨꯍꯣꯡꯕꯁꯤꯗ ꯆꯪꯕ ꯌꯥꯕ ꯃꯐꯝꯁꯤꯗꯀꯣ ꯂꯣꯏꯅꯃꯛ ꯂꯩ ꯒ꯭ꯂꯥꯁ ꯐꯪꯉꯤ ꯄꯨꯈꯝ ꯐꯪꯉꯤ ꯑꯗꯒꯤ ꯑꯩꯈꯣꯏꯒꯤ ꯈꯪꯗꯦ ꯀꯞꯀꯨꯝꯕ ꯑꯗꯒꯤ ꯂꯤꯛꯂꯤ ꯒ꯭ꯂꯥꯁꯀꯨꯝꯕ ꯃꯈꯨꯠ ꯑꯗꯒꯤ ꯀꯩꯀꯩ ꯂꯣꯏꯅꯃꯛ ꯈꯨꯠꯅ ꯄꯥꯏꯕ ꯌꯥꯕ ꯗꯤꯖꯥꯥꯏꯟ ꯐꯖ ꯐꯖꯕ ꯑꯗꯨꯝ ꯂꯣꯏꯅꯃꯛ ꯌꯥꯎꯔꯤꯕ ꯂꯤꯛꯂꯤꯒꯤ ꯑꯣꯏꯔꯁꯨ ꯏꯁꯇꯤꯜꯒꯤ ꯑꯣꯏꯔꯁꯨ ꯆꯥꯒꯤ ꯑꯣꯏꯔꯒꯗꯨꯀꯣ ꯌꯥꯎꯔꯤ ꯑꯗꯒꯤ ꯑꯗꯨ ꯅꯠꯇꯕꯗ ꯇꯨꯜꯒꯨꯝꯕ ꯀꯩꯒꯨꯝꯕꯁꯨ ꯑꯗꯨꯝ ꯂꯣꯏꯅꯃꯛ ꯌꯥꯎꯔꯤ ꯑꯩꯈꯣꯏꯒꯤ ꯄ꯭ꯂꯥꯁꯇꯤꯛꯀꯤꯒꯨꯝꯕ ꯑꯧ ꯄ꯭ꯂꯥꯁꯇꯤꯛꯀꯤ ꯑꯥꯏꯇꯦꯝꯁꯨ ꯂꯣꯏꯅꯃꯛ ꯐꯪꯉꯦꯕꯀꯣ ꯑꯧ ꯑꯗꯒꯤ ꯁꯦꯟꯇꯦꯛꯁꯨ ꯂꯩ ꯂꯨꯍꯣꯡꯕꯒꯤ ꯂꯨꯍꯣꯡꯕ ꯑꯃꯗ ꯆꯪꯕ ꯌꯥꯕ ꯃꯦꯇꯔꯦꯜꯁꯤꯡꯗꯣ ꯂꯣꯏꯅꯃꯛ ꯑꯌꯥꯝꯕꯅ ꯐꯪꯉꯦ ꯍꯥꯏꯕ ꯁꯉꯥꯏ ꯁꯉꯥꯏꯗꯤ ꯌꯥꯎꯗꯦ ꯀꯩꯅꯣꯗꯤ ꯐꯪꯉꯦ ꯑꯩꯈꯣꯏꯒꯤ ꯄꯨꯃꯥꯅ ꯊꯥꯕꯗꯣ ꯑꯧ ꯑꯗꯨꯁꯨ ꯐꯪꯉꯤ ꯑꯗꯣ ꯁꯉꯥꯏꯃꯛꯇꯤ ꯉꯁꯤꯗꯤ ꯁꯤꯗ ꯂꯩꯔꯝꯗ꯭ꯔꯦ ꯑꯩꯅ ꯍꯧꯖꯤꯛ ꯌꯦꯡꯕ ꯃꯇꯝꯗ ꯑꯧ ꯄꯨꯃꯥꯒꯤꯗ ꯅꯣꯏꯅ ꯂꯤꯇꯔ ꯆꯥꯝꯃꯉꯥꯒꯤ ꯑꯣꯏꯔꯁꯨ ꯂꯩ ꯑꯗꯒꯤ ꯆꯥꯍꯨꯝꯒꯤ ꯂꯩꯔꯒ ꯆꯥꯍꯨꯝꯒꯤ ꯂꯧꯒꯦ ꯍꯥꯏꯔꯒꯁꯨ ꯂꯩ ꯑꯗꯒꯤ ꯑꯗꯨ ꯅꯠꯇꯕꯗ ꯑꯩꯈꯣꯏꯒꯤ ꯀꯣꯝꯄꯥꯛ ꯏꯁꯇꯤꯜꯒꯤ ꯀꯣꯞꯄꯥꯛꯁꯤꯗꯁꯨꯀꯣ ꯗꯤꯖꯥꯏꯟ ꯌꯥꯝ ꯂꯩ ꯑꯗꯒꯤ ꯑꯦꯂꯨꯃꯤꯅꯝꯒꯤ ꯑꯩꯈꯣꯏꯒꯤ ꯇꯞ ꯑꯆꯧꯕꯗꯣ ꯑꯗꯨꯁꯨ ꯂꯩ ꯑꯗꯒꯤ ꯈꯪꯗꯦ ꯀꯩꯅꯣ ꯏꯁꯇꯤꯜꯒꯤ ꯑꯩꯈꯣꯏꯒꯤ ꯀꯩꯅꯣ ꯍꯥꯏꯒꯗ꯭ꯔꯥ ꯀꯣꯝꯄꯥꯛ ꯑꯆꯧꯕꯗꯣ ꯑꯗꯨꯗꯁꯨ ꯗꯤꯖꯥꯏꯟ ꯑꯍꯨꯝ ꯃꯔꯤ ꯂꯩ ꯅꯣꯏꯅ ꯑꯗꯨꯝ ꯂꯥꯛꯄꯗ ꯑꯗꯨꯝ ꯌꯦꯡꯕꯗ ꯑꯗꯨꯝ ꯈꯪꯕꯤꯒꯅꯤ ꯑꯗꯨꯝ ꯅꯣꯏꯅ ꯂꯨꯍꯣꯡꯕ ꯑꯃꯒꯤ ꯃꯆꯥꯛꯁꯦ ꯐꯖꯅ ꯂꯧꯒꯦ ꯍꯥꯏꯔꯕꯅꯤꯅ ꯑꯩꯈꯣꯏꯅꯁꯨ ꯑꯗꯨꯝ ꯃꯃꯜꯗꯣ ꯑꯗꯨꯝ ꯌꯦꯡꯖꯒꯦ ꯑꯗꯒꯤ ꯕ꯭ꯂꯥꯡꯀꯦꯠ ꯂꯧꯒꯦ ꯍꯥꯏꯔꯒꯁꯨ ꯂꯩ ꯑꯗꯒꯤ ꯑꯩꯈꯣꯏꯒꯤ ꯀꯔꯤ ꯍꯥꯏꯅꯤ ꯄꯤꯜꯂꯣ ꯀꯣꯕꯔ ꯕ꯭ꯂꯥꯡꯀꯦꯠꯇ ꯀꯩꯗ ꯁꯤꯖꯤꯟꯅꯅꯕ ꯈꯨꯝꯅꯅꯕ ꯈꯣꯠꯅꯅꯕ ꯂꯣꯏꯅꯃꯛ ꯂꯩ ꯑꯗꯒꯤ ꯑꯌꯥꯝꯕꯅ ꯁꯣꯐꯥꯒꯤ ꯀꯔꯤꯒꯤ ꯃꯊꯛꯇ ꯍꯥꯞꯅꯅꯕ ꯀꯨꯁꯟ ꯅꯨꯡꯖꯟ ꯑꯌꯥꯝꯕꯅ ꯅꯣꯏꯅ ꯀ꯭ꯋꯥꯂꯤꯇꯤ ꯑꯐꯕꯗ ꯈꯔ ꯊꯥꯕ ꯈꯔ ꯄꯥꯕ ꯂꯣꯏꯅꯃꯛ ꯂꯩꯒꯅꯤ ꯑꯄꯥꯛꯄꯗꯣ ꯑꯗꯨꯁꯨ ꯂꯩꯌꯦ ꯑꯗꯨꯗꯣ ꯗꯔꯖꯟꯗꯅꯦ ꯑꯧ ꯑꯗꯨꯗꯤ ꯍꯧꯖꯤꯛꯀꯥꯟꯒꯤꯀꯣ ꯗꯔꯖꯟ ꯗꯔꯖꯟ ꯉꯥꯛꯇ ꯂꯧꯅꯔꯦ ꯑꯗꯨꯒ ꯂꯝꯕꯥ ꯄꯥꯅꯅꯕ ꯑꯩꯈꯣꯏꯒꯤ ꯒ꯭ꯂꯥꯁ ꯑꯆꯧꯕ ꯑꯁꯥꯡꯕꯗꯣ ꯑꯗꯨꯁꯨ ꯑꯗꯨꯝ ꯗꯔꯖꯟꯗ ꯂꯧꯖꯒꯦ ꯍꯥꯏꯕꯁꯨ ꯑꯗꯨꯝ ꯂꯩ ꯑꯧ ꯑꯧ ꯍꯣꯏ ꯂꯩꯌꯦ ꯂꯩꯌꯦ ꯑꯗꯨꯁꯨ ꯂꯩ

ꯑꯣ ꯑꯗꯨ ꯂꯩꯗꯤ ꯂꯩ ꯂꯩ ꯍꯥꯏꯔꯒꯅꯦ ꯄꯨꯔꯥ ꯃꯌꯦꯛ ꯄꯨꯔꯥ ꯃꯌꯦꯛꯃꯛ ꯊꯣꯛꯄꯗꯤ ꯑꯃꯨꯛ ꯂꯩꯇꯦꯕꯀꯣ ꯈꯔ ꯑꯃꯨꯛ ꯑꯌꯥꯝꯕꯅ ꯍꯧꯖꯤꯛꯇꯤ ꯑꯦꯂꯨꯃꯤꯅꯝꯒꯤ ꯏꯁꯇꯤꯜꯒꯤ ꯑꯣꯏꯅ ꯑꯃꯨꯛ ꯇꯧꯅꯔꯦ ꯀꯣ ꯑꯗꯨꯅ ꯇꯉꯥꯏ ꯐꯗꯅ ꯅꯣꯏꯅ ꯑꯗꯨ ꯌꯥꯎꯕꯤ ꯌꯥꯎ ꯂꯧꯗꯕ ꯌꯥꯗꯦ ꯍꯥꯏꯔꯒꯗꯤ ꯃꯉꯣꯟꯗ ꯗꯤꯖꯥꯏꯟ ꯃꯔꯤ ꯑꯅꯤ ꯑꯍꯨꯝ ꯃꯔꯤꯒꯨꯝꯕꯗꯤ ꯂꯩꯌꯦ ꯁꯤꯗ ꯈꯟꯕ ꯌꯥꯅꯤꯀꯣ ꯑꯗꯨ ꯆꯦꯡꯕꯨꯁꯤ ꯌꯥꯝ ꯀꯟꯅ ꯆꯥꯎꯕꯗꯤ ꯑꯣꯏꯗ꯭ꯔꯦ ꯑꯧ ꯂꯧꯕꯤꯌꯨ ꯂꯧꯕꯤꯌꯨ ꯄꯤꯊ꯭ꯔꯥꯏꯒꯤꯁꯨ ꯑꯗꯨꯝ ꯌꯥꯏꯌꯦ ꯑꯗꯨꯝ ꯌꯥꯏꯌꯦꯕ ꯐꯖꯩꯌꯦꯕ ꯃꯥꯁꯨ ꯑꯗꯨꯝ ꯑꯗꯣ ꯃꯌꯦꯛꯇꯤ ꯌꯥꯝ ꯀꯥꯍꯦꯟꯅ ꯌꯥꯎꯕꯗꯤ ꯑꯃꯨꯛ ꯑꯣꯏꯗ꯭ꯔꯦꯕ ꯑꯧ ꯑꯗꯨꯁꯨ ꯑꯗꯨꯝ ꯌꯥꯏꯌꯦ ꯌꯦꯡꯕꯗ ꯑꯗꯨꯝ ꯑꯧ ꯍꯣꯏ ꯑꯗꯒꯤꯅꯦ ꯅꯣꯏꯅꯅꯦ ꯑꯧ ꯁꯅꯥꯕꯨꯜ ꯇꯦꯛ ꯀꯣ

ꯕꯥꯇꯤꯜ ꯏꯁꯇꯤꯜ ꯕꯥꯇꯤꯜ ꯑꯣ ꯁꯃꯨꯛꯂꯣ ꯂꯩꯌꯦ ꯑꯧ ꯁꯃꯨꯛꯁꯨ ꯂꯩ ꯁꯃꯨꯛꯇꯤ ꯂꯨꯍꯣꯡꯕꯗ ꯌꯥꯎꯗꯕ ꯁꯨꯛꯌꯥ ꯌꯥꯗꯕꯅꯤ ꯇꯧꯍꯩꯗꯦ ꯑꯗꯒꯤ ꯂꯥꯏ ꯗꯨꯛ ꯊꯥꯅꯅꯕꯒꯤ ꯀꯩꯅꯣ ꯑꯩꯈꯣꯏꯒꯤ ꯄꯤꯊ꯭ꯔꯥꯏꯒꯤꯗ ꯂꯧꯒꯦ ꯍꯥꯏꯕꯁꯨ ꯂꯩ ꯏꯁꯇꯤꯜꯒꯤꯗ ꯂꯧꯒꯦ ꯍꯥꯏꯕꯁꯨ ꯂꯩ ꯑꯧ ꯀꯣꯔꯤꯗ ꯑꯣꯏꯅ ꯂꯩꯒꯦꯁꯨ ꯌꯥꯏ ꯑꯧ ꯌꯥꯏꯌꯦ ꯌꯥꯏꯌꯦ ꯑꯗꯒꯤ ꯑꯗꯨ ꯅꯣꯏꯅ ꯃꯗꯨ ꯄꯥꯝꯃꯕ ꯃꯇꯨꯡꯗ ꯑꯩꯈꯣꯏꯅꯁꯨ ꯈꯔ ꯑꯗꯨꯝ ꯅꯣꯏꯒꯤ ꯂꯧꯕꯤꯔꯤꯕ ꯂꯨꯍꯣꯡꯕ ꯑꯃꯒꯤꯅꯦ ꯃꯆꯥꯛꯇꯣ ꯂꯧꯔꯕꯅꯤꯅ ꯑꯩꯈꯣꯏꯅꯁꯨ ꯅꯣꯏꯒꯤ ꯑꯗꯨꯝ ꯄꯣꯠ ꯑꯅꯤ ꯑꯃ ꯑꯍꯨꯝ ꯑꯃꯗꯤ ꯑꯩꯈꯣꯏꯅ ꯑꯗꯨꯝ ꯍꯥꯞꯆꯒꯦꯅꯦꯕꯀꯣ ꯍꯧꯖꯤꯛꯇꯤ ꯏꯟꯗꯛꯁꯟꯗ ꯊꯣꯡꯕ ꯌꯥꯕ ꯔꯥꯏꯁ ꯀꯨꯀꯔꯒꯤꯁꯨ ꯃꯈꯜ ꯂꯣꯏꯅꯃꯛ ꯊꯣꯛꯑꯦ ꯅꯣꯏꯅꯁꯨ ꯍꯦꯟꯅ ꯈꯪꯉꯝꯒꯅꯤ ꯑꯗꯨꯁꯨ ꯑꯗꯨꯝ ꯂꯩ ꯑꯗꯨ ꯑꯣꯏꯅ ꯑꯗꯨꯝ ꯍꯥꯞꯄꯁꯨ ꯍꯥꯞꯆꯒꯦꯕꯀꯣ

ꯑꯗꯒꯤ ꯑꯩꯈꯣꯏꯒꯤ ꯍꯧꯖꯤꯛꯀꯥꯟꯒꯤ ꯃꯧ ꯅꯍꯥꯁꯤꯡꯅ ꯀꯩꯅꯣꯗ ꯏꯟꯗꯛꯁꯟꯗ ꯃꯊꯛꯇ ꯑꯗꯨꯝ ꯍꯥꯞꯅꯅꯕ ꯑꯩꯈꯣꯏꯒꯤ ꯁꯁꯄꯦꯟꯗ ꯑꯣꯏꯔꯒꯁꯨ ꯁꯁꯄꯦꯟ ꯄꯔꯦꯡ ꯂꯩꯗꯅ ꯑꯧ ꯁꯁꯄꯦꯟ ꯃꯣꯏꯒꯤ ꯊꯥꯛ ꯊꯥꯛ ꯈ꯭ꯋꯥꯏ ꯂꯥꯁꯀꯤꯗ ꯑꯄꯤꯛꯄ ꯑꯣꯏꯅ ꯇꯧꯕꯗꯣ ꯑꯗꯨꯁꯨ ꯏꯁꯇꯤꯜꯒꯤꯗ ꯐꯖꯕ ꯂꯩꯌꯦꯕ ꯑꯗꯨꯁꯨ ꯑꯗꯨꯝ ꯑꯗꯒꯤ ꯔꯥꯏꯁ ꯀꯨꯀꯔꯒꯤꯗꯁꯨ ꯑꯦꯂꯨꯃꯤꯅꯝ ꯌꯥꯎꯔꯒ ꯃꯅꯨꯡꯗꯅ ꯏꯁꯇꯤꯜꯒꯤ ꯇꯧꯕ ꯌꯥꯎꯕꯗꯣ ꯑꯩꯈꯣꯏ ꯑꯌꯥꯝꯕꯅ ꯑꯩꯈꯣꯏꯒꯤ ꯁꯤ ꯁꯨꯄꯔ ꯃꯥꯔꯀꯦꯠ ꯑꯣꯏꯕꯅꯤꯅ ꯑꯦꯂꯨꯃꯤꯅꯝꯅ ꯑꯌꯥꯝꯕ ꯑꯣꯏꯌꯦꯕ ꯔꯥꯏꯁ ꯀꯨꯀꯔꯁꯨ ꯑꯪ ꯑꯗꯨꯁꯨ ꯅꯣꯏ ꯑꯗꯨꯝ ꯂꯣꯏꯅꯃꯛ ꯅꯣꯏꯅ ꯂꯥꯛꯑꯀꯥꯟꯗ ꯂꯣꯏꯅꯃꯛ ꯄꯣꯠꯁꯤ ꯌꯦꯡꯉꯕ ꯃꯇꯨꯡꯗ ꯅꯣꯏꯅ ꯁꯤ ꯇꯧꯁꯤ ꯁꯤ ꯇꯧꯁꯤ ꯍꯥꯏꯕꯗꯣ ꯂꯥꯛꯄꯤꯌꯨ ꯑꯗꯨꯒ ꯑꯩꯈꯣꯏꯅꯁꯨ ꯑꯗꯨꯝ ꯃꯃꯜ ꯃꯊꯨꯝꯗꯣ ꯃꯃꯜꯗꯣ ꯑꯗꯨꯝ ꯈꯔ ꯌꯦꯡꯅ ꯑꯗꯨꯝ ꯇꯧꯖꯒꯦ ꯅꯣꯏꯅꯁꯨ ꯑꯗꯨꯝ ꯅꯣꯏ ꯅꯠꯇꯕ ꯑꯇꯣꯞꯄ ꯃꯌꯥꯝ ꯑꯃ ꯊꯦꯡꯅꯔꯒꯁꯨ ꯁꯤꯗ ꯑꯗꯨꯝ ꯆꯪꯍꯟꯕꯤꯔꯛꯑꯣꯕ

ꯑꯧ ꯇꯦꯡꯀꯣꯠ ꯑꯆꯧꯕꯗꯨꯗꯤꯅꯦ ꯂꯨꯄꯥ ꯆꯅꯤ ꯍꯥꯏꯔꯒꯅꯦ ꯑꯩꯈꯣꯏ ꯆꯥꯝꯃꯒ ꯌꯥꯡꯈꯩ ꯍꯨꯝꯐꯨ ꯑꯗꯥꯏꯐꯥꯎꯗꯤ ꯄꯤꯒꯦ ꯑꯃ ꯇꯦꯡꯀꯣꯠ ꯃꯌꯥꯏꯗꯨꯅꯅꯦ ꯆꯥꯝꯃꯒ ꯀꯨꯟ ꯑꯧ ꯑꯗꯒꯤ ꯆꯥꯝꯃꯒ ꯍꯣꯏ ꯆꯥꯝꯃ ꯌꯧꯗ꯭ꯔꯁꯨ ꯌꯥꯔꯦꯅꯦ ꯑꯗꯨꯕꯨꯗꯤ ꯈꯔ ꯗꯔꯖꯟ ꯗꯔꯖꯟ ꯉꯥꯛꯇ ꯂꯧꯔꯛꯀꯗꯧꯕꯅꯤꯅꯀꯣ ꯑꯣ ꯍꯥꯞꯆꯔꯒꯦ ꯑꯩꯈꯣꯏꯒꯤ ꯆꯥꯏꯁꯦꯟꯁꯨ ꯁꯦꯟꯖꯦꯡꯒꯤ ꯂꯧꯒꯦ ꯌꯥꯅꯤ ꯑꯗꯒꯤ ꯑꯩꯈꯣꯏꯒꯤ ꯁꯦꯟꯖꯦꯡꯒꯤ ꯄꯨꯈꯝ ꯇꯦꯡꯀꯣꯠ ꯑꯧ ꯕꯣꯔꯒꯤ ꯀꯩꯅꯥꯒꯤꯗꯣ ꯑꯗꯨꯒꯤꯁꯨ ꯑꯩꯈꯣꯏ ꯑꯗꯨꯝ ꯂꯣꯏ ꯂꯩꯌꯦꯕ ꯑꯗꯨꯝ ꯅꯣꯏꯅ ꯅꯥꯐꯤ ꯊꯥꯏꯅꯒꯤꯗꯣ ꯂꯧꯒꯦꯁꯨ ꯌꯥꯏ ꯑꯗꯒꯤ ꯑꯩꯈꯣꯏꯅꯒ ꯍꯥꯎ ꯄꯨꯈꯝꯒ ꯍꯥꯏꯕ ꯑꯆꯧꯕꯗꯣ ꯑꯧ ꯑꯗꯨ ꯂꯧꯒꯦ ꯍꯥꯏꯕꯁꯨ ꯑꯗꯨꯝ ꯂꯣꯏ ꯌꯥꯏ ꯅꯣꯏꯅ ꯂꯣꯏꯅꯃꯛ ꯂꯧꯒꯦ ꯍꯥꯏꯕ ꯈꯨꯗꯤꯡꯃꯛꯇꯣ ꯂꯣꯏ ꯌꯥꯅꯦꯕ ꯂꯩꯌꯦꯕ ꯑꯣ ꯆꯪꯕꯤꯔꯛꯑꯣ ꯆꯪꯕꯤꯔꯛꯑꯣ ꯌꯦꯡꯁꯦ ꯑꯗꯒꯤ ꯑꯗꯨꯗ ꯑꯗꯨꯗ ꯑꯗꯨꯗ ꯑꯩꯈꯣꯏꯒꯤ ꯁꯨꯄꯔ ꯃꯥꯔꯀꯦꯠꯁꯤꯗ ꯂꯩꯔꯤꯁꯦ ꯅꯣꯏꯅ ꯂꯨꯍꯣꯡꯕꯒꯤ ꯂꯧꯒꯗꯧꯕꯁꯤꯅ ꯃꯣꯝꯄꯥꯛ ꯅꯨꯡꯄꯥꯛꯁꯨ ꯂꯣꯏꯅꯃꯛ ꯂꯩꯀꯣ ꯅꯣꯏ ꯉꯁꯥꯏ ꯃꯣꯝꯄꯥꯛꯇꯤ ꯏꯄꯟ ꯄꯜꯂꯛꯇꯦ ꯑꯣ ꯑꯗꯨꯗꯤ ꯑꯩꯈꯣꯏ ꯒꯥꯔꯤ ꯂꯩꯌꯦ ꯅꯣꯏꯅ ꯂꯧꯒꯗꯧꯕ ꯄꯣꯠ ꯆꯩꯁꯤꯡꯗꯣ ꯇꯧꯔꯀꯥꯟꯗ ꯑꯩꯈꯣꯏꯅ ꯌꯨꯝꯗ ꯅꯣꯏꯗ ꯑꯗꯨꯝ ꯕꯔꯥ ꯅꯨꯡꯂꯥ ꯅꯣꯏꯅ ꯑꯗꯨꯒꯤ ꯑꯗꯨ ꯌꯧꯅꯕ ꯊꯤꯜꯂꯛꯄꯁꯨ ꯑꯩꯈꯣꯏꯅ ꯑꯗꯨꯝ ꯕꯔꯥꯗꯨ ꯑꯗꯨꯝ ꯇꯧꯖꯅꯤꯗ ꯑꯩꯈꯣꯏꯅ ꯑꯩꯈꯣꯏ ꯗꯨꯀꯥꯟ ꯃꯄꯨ ꯑꯩꯈꯣꯏꯅ ꯑꯗꯨꯝ ꯇꯧꯅꯦꯕ ꯑꯪ ꯂꯩꯔꯦ ꯑꯧ

ꯍꯣꯏ ꯑꯪ ꯍꯣꯏ ꯂꯩꯌꯦ ꯂꯩꯌꯦ ꯄꯤꯌꯣꯔ ꯗꯕꯜꯒꯤꯗ ꯑꯣꯏꯅ ꯂꯩꯌꯦꯕ ꯑꯦ ꯅꯣꯏ ꯐ꯭ꯔꯤꯖꯀ ꯋꯥꯁꯤꯡ ꯃꯦꯆꯤꯟꯒꯗꯨ ꯁꯨꯡꯊꯥ ꯊꯥꯗꯦ ꯅꯣꯏ ꯑꯗꯨꯁꯨ ꯂꯩꯌꯦ ꯑꯗꯨꯝ ꯑꯪ ꯑꯗꯨꯁꯨ ꯂꯩ ꯑꯗꯒꯤ ꯑꯩꯅ ꯉꯁꯥꯏꯃꯨꯛꯁꯨ ꯍꯥꯏꯖꯒ꯭ꯔꯗꯨꯅꯤ ꯁꯣꯐꯥꯕꯨꯗꯤ ꯑꯩꯈꯣꯏꯒꯤ ꯅꯣꯏꯒꯤ ꯑꯥ ꯀꯩꯅꯣ ꯎꯒꯤ ꯅꯥꯀꯟꯗ ꯎꯒꯤꯗ ꯇꯧꯔꯝꯅꯤꯅ ꯑꯩꯅ ꯀꯨꯁꯟꯒꯗꯣ ꯂꯣꯏ ꯍꯥꯞꯆꯒꯦ ꯍꯥꯏꯕ ꯂꯣꯏꯅꯃꯛ ꯑꯗꯨꯗ ꯑꯧ ꯅꯠꯇ꯭ꯔꯒꯅ ꯅꯣꯏ ꯁꯣꯐꯥꯗꯣ ꯅꯣꯏ ꯎꯄꯨ ꯀꯥꯡꯊꯣꯜ ꯂꯧꯕꯝꯗꯨꯗ ꯍꯥꯏꯔꯝꯗ꯭ꯔꯗꯤ ꯑꯩꯈꯣꯏ ꯚꯤ ꯑꯥꯏ ꯄꯤꯁꯤ ꯑꯣꯏꯅ ꯑꯗꯨꯝ ꯇꯧꯅꯦ ꯑꯗꯨꯁꯨ ꯌꯥꯏꯅꯦ ꯑꯗꯨ ꯍꯪꯅꯒꯤꯒꯦꯔ ꯌꯨꯝꯒꯤ ꯑꯧ ꯌꯨꯝꯒꯤ ꯍꯪꯅꯒꯤꯒꯦꯕ꯭ꯔꯥ ꯍꯥꯏꯕꯤꯔꯛꯑꯣ ꯍꯥꯏꯕꯤꯔꯛꯑꯣ ꯍꯥ ꯗꯤꯅꯔ ꯁꯦꯠꯇꯣ ꯑꯣ ꯌꯥꯏꯌꯦ ꯌꯥꯏꯌꯦ ꯎꯝ ꯎꯝ ꯌꯥꯏꯌꯦ ꯌꯥꯏꯌꯦ ꯅꯣꯏ ꯏꯁꯇꯤꯜꯒꯤ ꯑꯣꯏꯔꯁꯨ ꯂꯩ ꯑꯗꯒꯤ ꯅꯣꯏꯅ ꯑꯗꯨ ꯄꯥꯝꯃꯦ ꯍꯥꯏꯔꯝꯅꯤꯅꯀꯣ ꯂꯧꯔꯝꯅꯤꯅ ꯍꯣꯏ ꯍꯣꯏ ꯍꯣꯏ ꯌꯥꯏꯌꯦ ꯌꯥꯏꯌꯦ ꯆꯤꯅꯥꯒꯤꯀꯥꯏꯅ ꯍꯥꯏꯅꯕꯗꯣ ꯑꯣ ꯂꯩꯌꯦ ꯂꯩꯌꯦ ꯂꯩꯌꯦ ꯑꯧ ꯂꯩꯌꯦ ꯂꯩꯌꯦ ꯂꯩꯌꯦ ꯑꯪ ꯌꯦꯡꯕꯤꯌꯨ ꯌꯦꯡꯕꯤꯌꯨ ꯑꯧ ꯂꯩꯌꯦ ꯑꯗꯨꯁꯨ

ꯌꯥꯔꯦ ꯌꯥꯔꯦ ꯑꯗꯨ ꯌꯥꯔꯦ ꯑꯗꯨ ꯅꯣꯏꯅ ꯍꯣꯠꯂꯥꯏꯠ ꯑꯗꯒꯤ ꯃꯤꯜ ꯀꯦꯟ ꯇꯤꯐꯤꯟ ꯆꯥꯛ ꯍꯥꯞꯅꯅꯕꯀꯥꯗꯣ ꯌꯥꯔꯦ ꯌꯥꯔꯦ ꯍꯣꯏ ꯍꯣꯏ ꯍꯣꯏ ꯑꯗꯨꯗꯤ ꯊꯝꯖꯔꯒꯦ